ꯀꯅꯥ ꯑꯧ ꯃꯥꯅꯦ ꯃꯥꯅꯦ ꯀꯔꯤ ꯋꯥꯁꯦ ꯒꯥꯔꯤ ꯃꯄꯣꯠꯇ ꯑꯣꯏ ꯆꯠꯂꯦꯀꯣ ꯒꯥꯔꯤ ꯃꯄꯣꯠ ꯍꯥꯏꯗꯤ ꯗꯤ ꯑꯥꯏꯒꯨꯝꯕꯗꯣ ꯁꯅꯩꯕꯤ ꯋꯥꯗꯣ ꯃꯃꯟꯗꯤ ꯃꯥꯟꯅꯗꯦ ꯁꯣꯝ ꯀꯔꯝꯕ ꯄꯥꯝꯕꯤꯒꯦ ꯑꯥ ꯑꯥ ꯂꯩꯅꯤ ꯂꯩꯅꯤ ꯋꯥ ꯑꯃꯗ ꯂꯨꯄꯥ ꯀꯨꯟꯊ꯭ꯔꯥ ꯃꯨꯛꯇꯤ ꯆꯤꯡꯉꯤ

ꯍꯣꯏ ꯑꯩꯈꯣꯏꯁꯦ ꯀꯩꯅꯣ ꯋꯥꯁꯦ ꯐꯖꯅ ꯐꯥꯔꯝ ꯇꯧꯔꯒ ꯊꯥꯕ ꯍꯥꯏꯇꯥꯔꯦꯀꯣ ꯑꯗꯨꯒꯤ ꯈꯨꯗꯣꯡꯆꯥꯗꯕ ꯂꯩꯕꯤꯁꯤꯡꯗꯣ ꯑꯗꯨꯗ ꯍꯣꯡ ꯍꯣꯡ ꯊꯥꯗꯣꯛꯄꯅꯤꯗ ꯀꯔꯝꯕ ꯃꯈꯜ ꯄꯥꯝꯕꯤꯔꯤꯅꯣ ꯎꯝ ꯑꯧ ꯃꯥꯅꯦ ꯃꯥꯅꯦ ꯆꯅꯤꯃꯨꯛ ꯍꯥꯏꯕꯀꯣ ꯑꯥ ꯑꯗꯨꯗꯤ ꯑꯩꯈꯣꯏꯒꯤ ꯃꯤꯁꯦ ꯋꯥ ꯌꯥꯟꯅꯕ ꯃꯤꯁꯦ ꯌꯥꯝꯅ ꯂꯩꯕꯗꯤ ꯑꯣꯏꯗꯦꯕꯀꯣ ꯑꯗꯣ ꯑꯩꯅ ꯁꯨꯝ ꯈꯟꯕꯗ ꯅꯨꯃꯤꯠ ꯃꯉꯥꯅꯤꯃꯨꯛꯇꯤ ꯆꯪꯗꯧ ꯃꯥꯜꯂꯦ ꯊꯤꯜꯂꯛꯑꯁꯨ ꯌꯥꯏꯌꯦ ꯃꯐꯝ ꯂꯣꯀꯦꯁꯟꯗꯣ ꯍꯥꯏꯔꯛꯑꯒ ꯀꯥꯏꯗꯅꯣ ꯂꯧꯖꯒꯅꯤ ꯑꯗꯨꯗꯤ ꯊꯤꯟꯕꯒꯤ ꯆꯥꯔꯖꯇꯨ ꯊꯤꯜꯂꯛꯄꯒꯤ ꯆꯥꯔꯖꯁꯦ ꯂꯨꯄꯥ ꯉꯁꯥꯏꯒꯤ ꯀꯨꯟꯊ꯭ꯔꯥꯗꯨꯒ ꯀꯨꯟꯊ꯭ꯔꯥ ꯋꯥ ꯑꯃꯗ ꯀꯨꯟꯊ꯭ꯔꯥꯅꯤꯅ ꯄꯨꯟꯅ ꯆꯅꯤ ꯂꯧꯒꯦ ꯍꯥꯏꯔꯕꯅꯤꯅ ꯋꯥꯗꯣ ꯌꯥꯝꯃꯦꯕꯀꯣ ꯌꯥꯝꯅ ꯑꯗꯨꯅ ꯊꯤꯜꯂꯛꯄꯒꯤ ꯆꯥꯔꯖꯇꯣ ꯈꯤꯇꯪ ꯇꯥꯖꯒꯦ ꯕ꯭ꯔꯗꯔꯒꯤ ꯈꯜꯂꯒ

ꯑꯣ ꯍꯣꯏ ꯍꯣꯏ ꯑꯩ ꯌꯦꯡꯖꯔꯛꯑꯒꯦ ꯃꯤꯗꯣ ꯈꯤꯇꯪ ꯌꯥꯝꯅ ꯅꯦꯛꯑꯒꯀꯣ ꯑꯥ ꯑꯇꯩꯁꯨ ꯑꯗꯨꯝ ꯐꯪꯕꯤꯒꯅꯤ ꯆꯥꯔ ꯑꯣꯏꯅ ꯇꯧꯔꯒ ꯆꯥꯔ ꯑꯣꯏꯅ ꯇꯧꯔꯒ ꯊꯥꯕꯅꯦꯕꯀꯣ ꯑꯍꯥꯟꯕꯗ ꯑꯗꯨꯗ ꯃꯊꯪꯗꯒꯤ ꯁꯨꯝ ꯀꯩꯅꯣ ꯇꯧꯔꯛꯄꯗꯨꯗ ꯍꯧꯔꯛꯄꯗꯨꯗ ꯁꯨꯝ ꯐꯥꯔꯝꯁꯦ ꯍꯧꯈꯤꯕ ꯍꯥꯏꯇꯥꯔꯦ ꯑꯥ ꯍꯥꯟꯅ ꯌꯥꯟꯊꯣꯛꯄ ꯈꯔꯗꯤ ꯂꯩꯌꯦꯕꯀꯣ ꯑꯗꯣ ꯌꯥꯡꯈꯩꯗꯤ ꯁꯨꯗꯧꯕ ꯃꯥꯟꯗꯦ ꯍꯣꯏ ꯍꯣꯔꯦꯟ ꯀꯩꯅꯣ

ꯍꯣꯏ ꯍꯣꯏ ꯕ꯭ꯔꯗꯔ ꯑꯩ ꯑꯗꯨꯃꯥꯏꯅ ꯇꯧꯖꯔꯛꯑꯒꯦ ꯑꯗꯨꯒ ꯕ꯭ꯔꯗꯔ ꯍꯧꯖꯤꯛ ꯁꯤꯖꯟꯅꯅꯦ ꯍꯥꯏꯕꯗꯣ ꯀꯩꯅꯣꯒꯤ ꯍꯥꯏꯕꯅꯤꯀꯣ ꯌꯨꯝ ꯁꯥꯕꯒꯤꯗ ꯁꯤꯖꯤꯟꯅꯅꯦ ꯍꯥꯏꯕꯅꯤꯀꯣ ꯕ꯭ꯔꯗꯔ ꯑꯗꯨꯗꯤ ꯁꯅꯩꯕꯤꯁꯤꯗꯤ ꯌꯥꯝꯗ꯭ꯔꯦꯕꯀꯣ ꯋꯥ ꯑꯇꯩꯁꯤꯗꯤ ꯈꯔ ꯑꯗꯨꯝ ꯂꯩꯔꯤ ꯑꯗꯨ ꯈꯔꯁꯦ ꯑꯗꯨꯝ ꯍꯥꯟꯅ ꯂꯧꯔꯒꯦꯔꯥ ꯅꯠꯇ꯭ꯔꯒ ꯁꯅꯩꯕꯤꯗꯣ ꯌꯥꯜꯂꯒ ꯊꯤꯟꯖꯔꯛꯑꯣ ꯍꯥꯏꯕ꯭ꯔꯥ ꯍꯣꯏ ꯕ꯭ꯔꯗꯔ ꯑꯩ ꯑꯦꯗ꯭ꯔꯦꯁꯇꯣ ꯇꯧꯔ ꯊꯤꯟꯖꯔꯛꯑꯒꯦ ꯍꯣꯏ ꯊꯝꯃꯦ ꯊꯝꯃꯦ ꯎꯝ